ꯍꯜꯂꯣ ꯀꯩꯅꯣ ꯇꯧꯕ꯭ꯔꯣ ꯏꯝꯐꯥꯜ ꯂꯣꯝꯗ ꯀꯣꯏꯊꯣꯛꯎꯁꯤꯔꯣ ꯈꯔ ꯂꯣꯡ ꯗ꯭ꯔꯥꯏꯕꯇ ꯏꯝꯐꯥꯜ ꯂꯣꯝꯗ ꯀꯣꯏꯊꯣꯛꯎꯔꯁꯤ ꯍꯧꯖꯤꯛꯇꯤ ꯍꯥꯏꯋꯦ ꯂꯝꯕꯤꯁꯨ ꯀꯣꯏꯂꯥꯁ ꯑꯅꯧꯕ ꯊꯥꯔꯕꯅꯤꯅ ꯂꯝꯕꯤ ꯅꯨꯡꯉꯥꯏꯔꯕꯅꯤꯅ ꯁꯤꯅꯔꯤꯁꯨ ꯌꯥꯝ ꯐꯖꯩ ꯑꯗꯨ ꯑꯝꯇꯪ ꯀꯣꯏꯊꯣꯛꯎꯕꯗꯤ ꯐꯕꯅꯤꯅꯦ ꯑꯗꯣ ꯇꯦꯡꯅꯧꯄꯜꯗꯁꯨ ꯇꯦꯡꯅꯧꯄꯜꯗ ꯆꯠꯂꯨꯁꯤꯔꯕ ꯍꯣꯏꯅꯦ ꯒꯥꯔꯤ ꯃꯆꯥꯗ ꯆꯠꯁꯤꯅꯦ ꯒꯥꯔꯤ ꯃꯆꯥꯗ ꯆꯠꯄꯅ ꯈꯔ ꯏꯁꯥꯁꯤ ꯅꯨꯡꯁꯤꯠ ꯅꯨꯡꯁꯥ ꯐꯪꯉꯗꯅ ꯁꯨꯝ ꯑꯇꯩ ꯑꯇꯩ ꯗ꯭ꯔꯤꯁꯥ ꯁꯤꯅꯔꯤꯁꯨ ꯌꯦꯡꯕꯁꯨ ꯅꯨꯡꯉꯥꯏꯕꯅꯦ ꯒꯥꯔꯤ ꯑꯆꯧꯕ ꯆꯠꯄꯗꯒꯤꯗꯤ ꯍꯣꯏ ꯄꯩꯁꯥꯗꯤ ꯈꯔ ꯌꯥꯝ ꯄꯥꯏꯔꯛꯎꯍꯦ ꯂꯣꯡ ꯗ꯭ꯔꯥꯏꯕꯅꯤꯅ ꯑꯣ ꯑꯗꯨ ꯀꯔꯝ ꯀꯥꯟꯗ ꯆꯠꯁꯤꯅꯣ ꯅꯨꯡꯗꯥꯡ ꯋꯥꯏꯔꯝꯗꯤ ꯌꯥꯔꯣꯏꯍꯦ ꯑꯌꯨꯛꯇꯒꯤ ꯆꯠꯀꯗꯧꯅꯤ ꯂꯣꯡ ꯗ꯭ꯔꯥꯏꯕꯅꯤ ꯍꯣꯏ ꯍꯣꯏ ꯐꯔꯦ ꯐꯔꯦ ꯑꯗꯨꯝ ꯍꯥꯏꯅ ꯇꯧꯔꯁꯤ